ꯍꯂꯣ ꯁꯤꯁꯦ ꯂꯩꯃ ꯁꯣꯞꯄꯤꯡꯒꯤ ꯗꯨꯀꯥꯟꯒꯤ ꯑꯣꯏꯕꯤꯔꯕ꯭ꯔꯥ ꯑꯩꯁꯨ ꯋꯤꯟꯇꯔꯒꯤ ꯄꯣꯠ ꯆꯩ ꯈꯔ ꯑꯣꯗꯔ ꯇꯧꯖꯒꯦ ꯇꯧꯕꯅꯦꯕꯀꯣ ꯍꯣꯝ ꯗꯦꯂꯤꯕꯔꯤ ꯁꯥꯔꯕꯤꯁ ꯂꯩꯕꯤꯒꯗ꯭ꯔꯥ

ꯑꯩꯁꯦ ꯖꯤꯟꯁꯅꯦ ꯑꯗꯒꯤ ꯀꯣꯠꯅꯦ ꯍꯨꯗꯤꯁꯅꯦ ꯂꯩꯒꯗ꯭ꯔꯥ ꯁꯤꯁꯦ ꯄꯥꯝꯖꯕ

ꯍꯣꯏ ꯍꯣꯏ ꯍꯣꯏ ꯌꯥꯏꯌꯦ ꯑꯥ ꯑꯥ ꯀꯌꯥ ꯑꯣꯏꯕꯤꯒꯦ ꯗꯦꯂꯤꯕꯔ ꯆꯥꯔꯖꯁꯦ

ꯑꯩꯈꯣꯏꯁꯦ ꯁꯤꯡꯖꯃꯩꯗꯩꯅꯦ ꯍꯣꯏ ꯍꯣꯏ ꯑꯗꯨꯗꯤ ꯑꯩ ꯄꯣꯠꯇꯣ ꯐꯣꯇꯣ ꯊꯥꯕꯤꯔꯑꯣ ꯑꯩꯗꯣ ꯑꯩꯒꯤ ꯀꯂꯔꯁ ꯀꯔꯤ ꯀꯥꯗꯣ ꯍꯥꯏꯖꯔꯛꯑꯒꯦ ꯑꯗꯨꯗꯨꯒ ꯍꯣꯔꯦꯟ ꯑꯣꯗꯔ ꯇꯧꯖꯔꯛꯑꯒ ꯑꯗꯨꯝ ꯍꯥꯏꯒ ꯍꯣꯔꯦꯟ ꯀꯦꯁ ꯑꯣꯟ ꯗꯦꯂꯤꯕꯔꯤ ꯑꯗꯨꯝ ꯌꯥꯕ ꯅꯠꯇ꯭ꯔꯥ ꯍꯣꯏ ꯍꯣꯏ ꯑꯗꯨꯗꯤ ꯀꯦꯁ ꯑꯣꯟ ꯗꯤꯂꯤꯕꯔꯤ ꯇꯧꯖꯔꯛꯑꯒꯦ ꯍꯣꯏ ꯍꯣꯏ ꯐꯔꯦ ꯐꯔꯦ ꯑꯗꯨ ꯌꯥꯝ ꯅꯨꯡꯉꯥꯏꯔꯦ ꯎꯝ ꯊꯝꯖꯔꯦ ꯊꯝꯖꯔꯦ